ꯍꯜꯂꯣ ꯁꯤꯁꯦ ꯑꯦ ꯖꯦ ꯍꯣꯇꯦꯜꯒꯤ ꯑꯣꯏꯒꯗꯕꯔꯥ ꯑꯩꯒꯤ ꯉꯔꯥꯡꯒꯤ ꯑꯣꯗꯔ ꯇꯧꯔꯝꯕꯒꯤ ꯄꯣꯠꯇꯣ ꯉꯁꯤ ꯊꯤꯜꯂꯛꯄꯗ ꯄꯣꯠꯁꯦ ꯌꯥꯝꯅ ꯃꯍꯥꯎ ꯑꯝꯇ ꯂꯩꯇ꯭ꯔꯦ ꯑꯗꯨꯒ ꯃꯅꯝꯁꯨ ꯈꯔ ꯆꯦꯜꯂꯦ ꯑꯗꯨ ꯑꯗꯨ ꯄꯦꯛꯀꯤꯡ ꯀꯥꯏꯗꯕ ꯑꯍꯨꯝ ꯃꯔꯤ ꯌꯥꯎꯋꯦ ꯑꯗꯨꯁꯤ ꯍꯟꯗꯣꯛꯆꯒꯦ ꯑꯗꯨꯒ ꯅꯣꯏꯒꯤ ꯔꯤꯇꯟ ꯄꯣꯂꯣꯁꯤꯁꯦ ꯑꯩꯒꯤ ꯑꯦꯛꯀꯥꯎꯟꯗ ꯑꯗꯨꯝ ꯍꯥꯞꯄꯤꯔꯛꯄ ꯌꯥꯒꯗ꯭ꯔꯥ ꯅꯈꯣꯏꯒꯤ ꯑꯩꯅ ꯄꯦꯃꯦꯟ ꯇꯧꯈꯤꯕꯒꯤ ꯄꯩꯁꯥꯁꯤꯡꯗꯣ ꯑꯦꯃꯥꯎꯟꯗꯣ